ꯍꯟꯗꯛ ꯄꯥꯡꯊꯣꯛꯈꯤꯕ ꯁꯉꯥꯏ ꯐꯦꯁꯇꯤꯕꯦꯜꯁꯦ ꯑꯍꯣꯡꯕ ꯌꯥꯝ ꯎꯏꯌꯦ ꯍꯥꯏꯕꯗꯤ ꯀꯃꯨꯏꯅꯤꯇꯤ ꯃꯌꯥꯝ ꯄꯨꯟꯓꯜꯂꯒ ꯃꯥ ꯃꯥꯒꯤ ꯀ꯭ꯔꯥꯐꯁ ꯑꯦꯟ ꯄ꯭ꯔꯗꯛ ꯃꯌꯥꯝ ꯑꯃ ꯄꯨꯊꯣꯛꯅꯔꯛꯏ ꯗꯨꯒ ꯃꯈꯟ ꯃꯈꯟꯒꯤ ꯈꯨꯠꯅ ꯁꯥꯕ ꯈꯣꯠꯄ ꯆꯥꯕ ꯊꯛꯄ ꯂꯣꯏꯅꯃꯛ ꯑꯦꯕ꯭ꯔꯤꯊꯤꯡ ꯀꯩ ꯍꯥꯏꯅꯤ ꯃꯥ ꯃꯥꯒꯤ ꯍꯩꯖꯕꯤ ꯃꯌꯥꯝꯗꯣ ꯂꯣꯏꯅ ꯎꯕ ꯐꯪꯉꯦ ꯑꯗꯨꯒ ꯅꯧꯅꯁꯨ ꯃꯤꯁꯨ ꯅꯨꯡꯁꯤꯅꯍꯟꯕ ꯍꯦꯜꯂꯦ ꯍꯥꯏꯕꯗꯤ ꯑꯃꯒ ꯑꯃꯒ ꯂꯝ ꯑꯝꯗꯩ ꯂꯥꯛꯄ ꯂꯝ ꯑꯝꯗꯩ ꯂꯥꯛꯄ ꯂꯣꯏ ꯄꯨꯟꯓꯜꯂꯦ ꯑꯩꯈꯣꯏ ꯗꯨꯒ ꯌꯥꯝ ꯐꯖꯟꯅ ꯄꯥꯡꯊꯣꯑꯦ ꯄ꯭ꯔꯣꯒ꯭ꯔꯥꯝ